ꯍꯜꯂꯣ ꯍꯜꯂꯣ ꯍꯜꯂꯣ ꯏꯇꯥꯎꯕꯤ ꯅꯨꯡꯉꯥꯏꯔꯤꯕ꯭ꯔꯣ

ꯌꯥꯏ ꯀꯩꯅꯣ ꯀꯣꯏꯕꯒꯤ ꯋꯥꯕꯨꯗꯤ ꯑꯗꯨꯝ ꯌꯥꯏ ꯀꯩꯅꯣ ꯑꯩꯈꯣꯏꯕꯨꯗꯤ ꯁꯪꯉꯦ ꯀꯩꯅꯣ

ꯑꯗꯨꯗꯤ ꯑꯩꯈꯣꯏ ꯅꯪꯅ ꯈꯔ ꯇꯧꯔꯛꯄ ꯑꯩꯅ ꯈꯔ ꯇꯧꯔꯒ ꯑꯗꯨꯝ ꯄꯨꯟꯂꯞ ꯄꯨꯃꯤꯟꯅꯕ ꯌꯥꯔꯦ ꯀꯩꯅꯣ ꯏꯃꯥꯟꯅꯕꯤ ꯏꯇꯥꯎꯕꯤ ꯈꯣꯏ ꯃꯌꯥꯝꯁꯨ ꯄꯨꯁꯦ ꯀꯩꯅꯣ ꯏꯕꯥꯅꯤ ꯈꯛꯇꯗꯤ ꯅꯨꯡꯉꯥꯏꯔꯣꯏ ꯅꯪꯁꯨ ꯍꯧꯔꯝꯃꯣ ꯑꯧ ꯍꯣꯏ ꯍꯣꯏ ꯍꯣꯏ ꯁꯤꯡꯖꯨꯒꯨꯝꯕꯗꯤ ꯑꯩ ꯇꯧꯖꯔꯛꯑꯒꯦ ꯍꯣꯏ ꯎꯝ ꯎꯝ

ꯆꯥꯅꯤꯡꯉꯥꯏ ꯍꯣꯏ ꯁꯤꯡꯖꯨꯒꯨꯝꯕ ꯑꯦꯟꯖꯥꯡꯒꯨꯝꯕꯗꯤ ꯑꯩ ꯇꯧꯔꯛꯀꯦ ꯅꯪ ꯆꯥꯛꯇꯣ ꯈꯔ ꯀꯥꯝꯍꯜꯂꯛꯑꯣ ꯑꯗꯨ ꯑꯩꯈꯣꯏ ꯃꯤ ꯃꯁꯤꯡꯗꯣ ꯍꯣꯏ ꯀꯟꯐꯥꯝ ꯇꯧꯕ ꯃꯇꯨꯡꯗ ꯑꯗꯨꯗꯤ ꯍꯥꯏꯅꯔꯁꯦꯕꯀꯣ ꯑꯗꯨ ꯒꯥꯔꯤꯗꯤ ꯀꯃꯥꯏꯅ ꯇꯧꯕ ꯑꯗꯨ ꯀꯝꯐꯥꯝ ꯇꯧꯗ꯭ꯔꯤꯅ ꯍꯥꯏꯕꯗꯤ ꯍꯣꯏ ꯑꯩꯒꯤ ꯏꯃꯥꯟꯅꯕꯤ ꯈꯔꯁꯨ ꯍꯧꯔꯛꯀꯦ ꯑꯗꯨ ꯃꯣꯏ ꯑꯅꯤ ꯃꯔꯤ ꯑꯅꯤ ꯑꯍꯨꯝꯒꯨꯝꯕ ꯄꯨꯔꯛꯀꯦ ꯅꯣꯏꯒꯤ ꯍꯦꯔꯣꯁꯨ ꯄꯨꯔꯛꯎ ꯀꯩꯅꯣ ꯑꯣꯍꯣ ꯌꯥꯝ ꯅꯨꯡꯉꯥꯏꯔꯣꯏꯗꯧꯗ ꯌꯥꯏ ꯌꯥꯏ ꯀꯥꯏꯗꯦ ꯍꯣꯏ ꯍꯣꯏ ꯌꯥꯏ ꯀꯥꯏꯗꯦ

ꯑꯩꯈꯣꯏꯒꯤꯗꯤ ꯅꯍꯥꯟꯗꯒꯤ ꯑꯩꯅ ꯄ꯭ꯂꯥꯟ ꯁꯤꯌꯥꯔ ꯇꯧꯔꯝꯃꯕꯅꯦ ꯀꯣꯏꯕ ꯆꯠꯁꯦ ꯍꯥꯏꯅ ꯃꯥꯗꯤ ꯔꯦꯗꯤ ꯂꯩꯔꯕꯅꯤ ꯀꯩꯅꯣ ꯍꯣꯏ ꯍꯣꯏ ꯎꯝ ꯍꯣꯏ ꯌꯥꯏ ꯌꯥꯏ ꯀꯥꯏꯗꯦ ꯒꯥꯔꯤꯗꯤ ꯀꯃꯥꯏꯅ ꯇꯧꯕ ꯅꯪ ꯒꯥꯔꯤ ꯀꯅꯥꯒꯤꯗ ꯌꯥꯎꯒꯦ ꯍꯥꯏꯅꯣ ꯑꯩꯒꯤꯗ ꯌꯥꯎꯒꯦ ꯍꯥꯏꯔꯣ ꯅꯁꯥꯅ ꯄꯨꯔꯛꯀꯦ ꯍꯥꯏꯕ꯭ꯔꯣ ꯌꯥꯏ ꯌꯥꯏ ꯌꯥꯏ ꯑꯗꯨꯃꯥꯏꯅ ꯇꯧꯁꯦ ꯎꯝ ꯑꯗꯨ ꯅꯨꯃꯤꯠꯇꯤ ꯉꯁꯤ ꯁꯟꯗꯦꯅꯤꯅ ꯅꯣꯡꯃꯥꯏꯖꯤꯡꯅꯤꯅ ꯑꯗꯨ ꯑꯩ ꯃꯟꯗꯦꯗꯗꯤ ꯁꯪꯈꯤꯔꯣꯏ ꯑꯗꯨ ꯇ꯭ꯌꯨꯁꯗꯦꯒꯨꯝꯕꯗ ꯇꯧꯔꯁꯦ ꯀꯣ ꯑꯣ ꯋꯥꯏꯅꯁꯗꯦꯗꯤ ꯌꯧꯍꯜꯂꯔꯣꯏꯁꯦ ꯉꯥꯏꯕ ꯉꯝꯗ꯭ꯔꯦꯕ ꯇ꯭ꯌꯨꯁꯗꯦ ꯅꯨꯃꯤꯠꯇ ꯆꯠꯈ꯭ꯔꯁꯦꯕ ꯑꯥꯎ ꯀꯩꯅꯣ ꯆꯠꯅꯤꯡꯗꯗꯤ ꯀꯩꯅꯣ ꯑꯗꯨꯒꯤꯗꯨꯗꯤ ꯇꯞꯅ ꯇꯧꯕ ꯌꯥꯏꯍꯦ ꯅꯨꯃꯤꯠ ꯐꯔꯤꯉꯩꯗ ꯋꯦꯗꯔ ꯐꯔꯤꯉꯩꯗ ꯆꯠꯍꯧꯗ꯭ꯔꯗꯤ ꯅꯨꯡꯉꯥꯏꯔꯣꯏꯅ ꯑꯗꯨꯅꯦ ꯎꯝ ꯑꯃꯨꯛ ꯐꯥꯎꯅꯔꯁꯦ ꯍꯣꯏ ꯎꯝ ꯎꯝ ꯍꯣꯏ ꯍꯣꯏ ꯑꯗꯨꯗꯤꯀꯣ ꯍꯣꯏ ꯑꯗꯨꯒꯤꯗꯤ ꯍꯣꯏ ꯍꯣꯏ ꯑꯗꯨꯒꯤꯗꯤ ꯀꯩꯝ ꯃꯊꯥ ꯁꯥꯔꯨꯔꯅꯨ ꯊꯝꯃꯣ ꯊꯝꯃꯣ